ꯁꯥꯟꯅꯕ ꯍꯥꯏꯕꯁꯦ ꯃꯤꯌꯥꯝ ꯄꯨꯟꯅꯃꯛꯁꯨ ꯁꯥꯟꯅꯩ ꯁꯥꯟꯅꯕꯅ ꯀꯥꯟꯅꯕꯁꯤ ꯀꯔꯤ ꯀꯔꯤꯗ ꯀꯥꯟꯅ ꯍꯜꯂꯤ ꯍꯛꯆꯥꯡꯗ ꯍꯛꯆꯥꯡꯗ ꯍꯛꯆꯥꯡ ꯁꯥꯖꯦꯟ ꯑꯣꯏꯕꯗꯁꯨ ꯀꯥꯟꯅꯍꯜꯂꯤ ꯍꯛꯆꯥꯡ ꯆꯥꯎꯈꯠꯄ ꯀꯥꯟꯗꯁꯨ ꯍꯟꯊꯅꯉꯥꯏ ꯀꯥꯟꯅꯍꯜꯂꯤ

ꯑꯣꯏꯖꯅꯉꯥꯏꯒꯤ ꯍꯌꯦꯡ ꯆꯥꯎꯔꯐꯥꯎ ꯑꯣꯏꯖꯅꯉꯥꯏꯒꯤ ꯀꯣꯁ ꯑꯣꯏꯕ ꯃꯇꯝꯗꯁꯨ ꯇꯣꯂꯣꯞꯁꯨ ꯆꯥꯒꯅꯤ ꯑꯉꯥꯡ ꯇꯥꯛꯄꯤꯕ ꯃꯇꯝꯗꯁꯨ ꯃꯔꯝ ꯆꯥꯅ ꯑꯣꯖꯥ ꯑꯣꯏ ꯐꯨꯠꯕꯣꯜꯒꯤ ꯑꯣꯖꯥ ꯑꯣꯏꯅꯉꯥꯏꯒꯤ ꯀꯣꯁ ꯑꯣꯏꯅꯉꯥꯏꯒꯤꯁꯨ ꯇꯥꯛꯄꯤꯒꯅꯤ ꯑꯗꯨꯅ ꯁꯥꯟꯅꯔꯣꯏꯖꯤꯅ ꯀꯥꯟꯅꯕꯒꯤ ꯆꯥꯡꯁꯤ ꯅꯤꯁꯥ ꯆꯥꯔꯝꯃꯒꯁꯨ ꯁꯥꯟꯅꯔꯣꯏꯒꯤ ꯋꯥꯈꯜꯗꯨ ꯂꯥꯛꯄꯗ ꯑꯦ ꯁꯤ ꯑꯩ ꯁꯥꯟꯅ ꯃꯇꯝ ꯑꯣꯏꯔꯦ ꯑꯩ ꯁꯤꯅ ꯍꯦꯟꯕ ꯅꯠꯇꯦ ꯑꯩ ꯁꯥꯟꯅꯕ ꯆꯠꯇꯕ ꯌꯥꯗꯦ ꯍꯥꯏꯔꯒ ꯆꯠꯀꯅꯤ ꯁꯥꯟꯅꯔꯣꯏꯁꯤꯅ ꯄꯥꯝꯕꯩ ꯆꯥꯡꯁꯤ ꯉꯥꯎꯍꯟꯕꯩ ꯆꯥꯡꯁꯤ ꯉꯥꯎꯍꯜꯂꯤ ꯃꯔꯝ ꯆꯥꯅ ꯁꯥꯟꯅꯕꯒꯤ ꯑꯄꯥꯝꯕꯁꯤ ꯃꯤꯑꯣꯏꯕ ꯍꯥꯏꯕꯁꯤ ꯁꯪꯁꯥꯔꯗ ꯁꯥꯟꯅꯗꯕ ꯃꯤꯑꯣꯏꯕꯅ ꯂꯩꯇꯦ ꯄꯣꯠꯂꯝ ꯁꯝꯅ ꯍꯥꯏꯔꯕꯗ ꯀ꯭ꯔꯤꯛꯀꯦꯠ ꯑꯣꯏꯒꯦꯔꯥ ꯐꯨꯠꯕꯣꯜ ꯑꯣꯏꯒꯦꯔꯥ ꯖꯤꯝ ꯑꯣꯏꯒꯦꯔꯥ ꯂꯣꯏꯅ ꯍꯛꯆꯥꯡꯁꯦ ꯀꯜꯍꯜꯂꯤ ꯄꯨꯟꯁꯤ ꯁꯥꯡꯅ ꯊꯝꯍꯜꯂꯤ ꯀꯟꯅ ꯊꯧꯅ ꯂꯩꯍꯜꯂꯤ ꯃꯔꯝ ꯆꯥꯅ ꯅꯥꯍꯟ ꯌꯦꯛꯍꯟꯗꯕ ꯂꯩꯇꯦ ꯇꯨꯝꯕ ꯈꯣꯠꯄꯁꯨ ꯌꯥꯝꯅ ꯅꯨꯡꯉꯥꯏ ꯆꯥꯕ ꯈꯣꯠꯄꯁꯨ ꯌꯥꯝꯅ ꯅꯨꯡꯉꯥꯏ ꯁꯥꯟꯅꯔꯣꯔꯃꯤꯅ ꯋꯥꯔꯃꯤꯅ ꯅꯨꯡꯉꯥꯏꯅ ꯇꯨꯝꯒꯅꯤ ꯁꯥꯟꯅꯔꯣꯔꯃꯤꯅ ꯆꯥꯛ ꯂꯥꯝꯃꯛꯀꯅꯤ ꯑꯗꯨꯅ ꯃꯔꯝ ꯆꯥꯅ ꯆꯥꯔꯒ ꯃꯔꯝ ꯆꯥꯅ ꯇꯨꯝꯒꯅꯤ ꯍꯤꯞꯀꯅꯤ ꯅꯨꯡꯉꯥꯏꯅ ꯑꯗꯨꯒ ꯁꯥꯟꯅꯕꯒꯤ ꯑꯄꯥꯝꯕ ꯑꯁꯤ ꯀꯔꯤꯒꯨꯝꯕ ꯃꯍꯥꯛꯅ ꯀꯅꯥꯒꯨꯝꯕ ꯑꯃꯗꯒꯤ ꯁꯥꯟꯅꯍꯧꯗ꯭ꯔꯦ ꯅꯨꯡꯁꯤꯅꯕꯗꯒꯤ ꯑꯣꯏꯒꯦꯔꯥ ꯀꯔꯤꯗ ꯑꯣꯏꯒꯦꯔꯥ ꯑꯁꯤ ꯃꯍꯥꯛꯀꯤ ꯑꯃꯥꯡꯕꯅꯤ ꯁꯥꯟꯅꯗꯕꯗꯨꯅ ꯁꯥꯟꯅꯍꯧꯔꯤꯕ ꯃꯈꯣꯏ ꯄꯨꯂꯞ ꯁꯥꯟꯅꯍꯧꯕꯁꯤꯡꯗꯨꯅ ꯃꯍꯥꯛꯀꯤ ꯃꯥꯡꯖꯗ꯭ꯔꯦ ꯑꯩ ꯏꯊꯟꯇꯒꯤ ꯁꯥꯟꯅꯍꯧꯗꯕ ꯑꯩ ꯏꯊꯟꯗꯒꯤ ꯑꯩꯒꯤ ꯑꯃꯥꯡꯕꯅꯤ ꯅꯨꯡꯁꯤꯔꯝꯕꯅ ꯃꯥꯡꯍꯟꯕ ꯍꯥꯏꯕꯁꯤ ꯃꯥꯡꯍꯜꯂꯤ ꯁꯥꯟꯅꯔꯝꯕ ꯃꯥꯅ ꯁꯥꯟꯅꯔꯛꯇ꯭ꯔꯕꯅꯤꯅ ꯑꯗꯨꯗꯒꯤ ꯁꯥꯟꯅꯗ꯭ꯔꯕꯅꯤꯅ ꯅꯤꯁꯥꯔꯣꯝꯗ ꯑꯣꯟꯁꯤꯜꯂꯦ ꯅꯤꯁꯥꯗꯒꯤ ꯑꯃꯨꯛ ꯆꯥꯔꯅꯤ ꯃꯊꯪ ꯑꯃꯨꯛ ꯃꯥꯒꯤ ꯃꯃꯥꯟꯅꯕꯁꯤꯡꯗꯨꯅ ꯑꯃꯨꯛ ꯑꯦ ꯑꯁꯤ ꯑꯩꯒꯤ ꯏꯃꯥꯟꯅꯕꯁꯤ ꯑꯩꯒ ꯐꯨꯠꯕꯣꯜ ꯁꯥꯟꯅꯔꯝꯕꯅꯤ ꯀ꯭ꯔꯤꯀꯦꯠ ꯁꯥꯟꯅꯔꯝꯕꯅꯤ ꯖꯤꯝ ꯁꯥꯟꯅꯔꯝꯕꯅꯤ ꯃꯥ ꯃꯨꯛ ꯃꯁꯥ ꯐꯕ ꯂꯩꯇꯦ ꯇꯤꯛ ꯇꯤꯛ ꯂꯥꯎꯗꯅ ꯁꯟꯗꯪꯒꯨꯝꯅ ꯀꯟꯗꯅ ꯃꯔꯝ ꯆꯥꯅ ꯃꯥꯗꯤ ꯌꯥꯝꯅ ꯃꯥꯒꯤ ꯐꯨꯠꯕꯣꯜꯗ ꯀꯔꯤꯗ ꯏꯟꯇ꯭ꯔꯦꯁ ꯌꯥꯝꯅ ꯂꯩꯕꯅꯤ ꯑꯗꯨꯗꯒꯤ ꯃꯔꯝ ꯑꯣꯏꯗꯅ ꯐꯨꯠꯕꯣꯜ ꯁꯥꯟꯅꯕꯗꯣ ꯃꯥꯒꯤ ꯅꯨꯄꯤꯅ ꯍꯦꯜꯂꯦ ꯍꯥꯏꯕꯗꯒꯤ ꯐꯨꯠꯕꯣꯜ ꯑꯁꯤ ꯊꯥꯗꯣꯛꯈꯤꯕꯗꯒꯤ ꯅꯤꯁꯥꯗ ꯇꯥꯈꯤꯕꯅꯤ